ꯑꯩꯈꯣꯏꯅ ꯉꯥ ꯐꯥꯕ ꯆꯠꯇ꯭ꯔꯤꯉꯩꯗ ꯃꯃꯥꯡꯗ ꯃꯇꯧ ꯀꯔꯝꯅ ꯁꯦꯝ ꯁꯥꯕꯒꯦ ꯍꯥꯏꯕꯗꯤ ꯑꯩꯈꯣꯏꯅ ꯉꯥ ꯑꯁꯤ ꯏꯁꯤꯡꯗ ꯂꯩꯔꯤꯕ ꯉꯥ ꯑꯁꯤ ꯑꯩꯈꯣꯏꯅ ꯍꯥꯏꯕꯗꯤ ꯏꯁꯤꯡꯁꯤ ꯀꯌꯥꯝ ꯌꯥꯝꯅ ꯂꯨꯏ ꯑꯗꯨꯒ ꯉꯥ ꯑꯁꯤ ꯀꯌꯥꯝ ꯆꯥꯎꯕ ꯂꯩ ꯍꯥꯏꯕꯗꯤ ꯀꯔꯝꯕ ꯉꯥꯅ ꯀꯔꯝꯕ ꯃꯆꯤꯟꯖꯥꯛ ꯄꯥꯝꯃꯤ ꯍꯥꯏꯕꯁꯤꯃ ꯑꯩꯈꯣꯏꯅ ꯉꯥ ꯐꯥꯕ ꯆꯠꯇ꯭ꯔꯤꯉꯩꯗ ꯃꯁꯤꯃ ꯍꯥꯟꯅ ꯑꯩꯈꯣꯏꯅ ꯈꯪꯗꯣꯛꯄ ꯉꯥ ꯐꯥꯕ ꯃꯇꯝꯗ ꯑꯩꯈꯣꯏꯅ ꯁꯤꯖꯤꯟꯅꯕ ꯇꯦꯛꯅꯤꯛꯁꯤ ꯍꯥꯏꯕꯗꯤ ꯉꯥꯁꯤ ꯑꯆꯧꯕ ꯑꯣꯏꯔꯒꯅ ꯑꯆꯧꯕꯒꯤ ꯑꯩꯈꯣꯏꯅ ꯍꯥꯏꯕꯗꯤ ꯐꯥꯕ ꯉꯝꯕ ꯑꯆꯧꯕ ꯄꯣꯠꯁꯛꯇꯨ ꯑꯗꯨ ꯁꯤꯖꯤꯟꯅꯩ ꯃꯆꯥ ꯑꯣꯏꯔꯒꯅ ꯃꯆꯥꯒꯤ ꯄꯣꯠꯁꯤ ꯁꯤꯖꯤꯟꯅꯔꯒ ꯑꯩꯈꯣꯏꯅ ꯉꯥ ꯉꯥꯁꯤ ꯐꯥꯏ ꯉꯥꯒꯤ ꯃꯇꯨꯡ ꯏꯟꯅ ꯑꯩꯈꯣꯏꯅ ꯍꯥꯏꯗꯤ ꯉꯥꯁꯤ ꯐꯥꯕ ꯉꯝꯕ ꯈꯨꯠꯂꯥꯏꯁꯤ ꯁꯤꯖꯤꯟꯅꯒꯅꯤ